ꯍꯜꯂꯣ ꯀꯩ ꯍꯥꯏꯒꯦ ꯑꯧ ꯃꯦꯗꯥꯝ ꯂꯩꯌꯦ ꯑꯣ ꯌꯥꯔꯅꯤ ꯃꯦꯗꯥꯝ ꯑꯣ ꯌꯥꯅꯤ ꯌꯥꯅꯤ ꯃꯦꯗꯥꯝ ꯑꯩ ꯑꯗꯨꯒꯤ ꯂꯣꯟꯗꯣ ꯃꯦꯗꯥꯝ ꯑꯩ ꯁꯦꯡꯁꯟꯗꯣ ꯍꯌꯦꯡ ꯇꯧꯅꯕꯅ ꯍꯥꯏꯈꯤꯕꯅꯦ

ꯑꯣ ꯌꯥꯅꯤ ꯗꯣꯀꯨꯃꯦꯟꯗꯨꯕꯨꯗꯤ ꯂꯣꯏꯅꯃꯛ ꯐꯨꯜꯐꯤꯜ ꯑꯣꯏꯔꯕꯅꯦꯕꯀꯣ ꯑꯩꯕꯨꯗꯤ ꯃꯦꯗꯥꯝꯗ ꯑꯗꯨꯝ ꯌꯧꯍꯟꯖꯔꯛꯑꯒꯦ ꯑꯗꯣ ꯃꯣꯏꯒꯤꯗꯤ ꯂꯣꯟꯗꯣ ꯆꯥꯡ ꯅꯥꯏꯅ ꯁꯤꯡꯗꯤ ꯁꯤꯡꯉꯦ ꯑꯗꯨꯒ ꯃꯣꯏꯒꯤ ꯇꯣꯝꯕꯒꯤ ꯂꯣꯟꯗꯨꯃꯗꯤ ꯗꯤꯐꯣꯜ ꯆꯠꯄ ꯊꯥ ꯃꯔꯤꯗꯤ ꯁꯨꯔꯛꯑꯦ ꯑꯥ ꯑꯗꯨꯗꯣ ꯑꯩꯅ ꯀꯩꯅꯣ ꯗ꯭ꯔꯥꯏꯕ ꯗ꯭ꯔꯥꯏ ꯊꯥꯅꯅꯕꯒꯤ ꯁꯣꯝ ꯅꯥꯀꯟꯗꯗꯤ ꯃꯤ ꯈꯔ ꯁꯦꯝꯃꯤꯕꯀꯣ ꯑꯗꯣ ꯗ꯭ꯔꯥꯏ꯭ꯕꯇꯣ ꯃꯦꯗꯥꯝꯗꯒꯤ ꯑꯌꯥꯕ ꯌꯥꯎꯔꯒ ꯗ꯭ꯔꯥꯏ꯭ꯕꯇꯣ ꯉꯁꯤꯃꯛ ꯑꯩꯗꯤ ꯆꯠꯍꯟꯕꯗꯤ ꯄꯥꯝꯃꯦ ꯁꯣꯅꯤꯌꯥꯒ ꯀꯩꯅꯣꯒ ꯅꯨꯄꯥꯗꯅ ꯑꯚꯤꯅꯥꯁꯀ ꯑꯣ ꯁꯥꯗꯤ ꯁꯥꯔꯕꯅꯦ ꯑꯗꯣ ꯃꯦꯗꯥꯝꯗꯒꯤ ꯑꯌꯥꯕ ꯌꯥꯎꯔꯒ ꯑꯃꯨꯛ ꯐꯥꯏꯅꯦꯜ ꯗꯦꯁꯤꯖꯟꯗꯣ ꯃꯣꯏꯗ ꯍꯥꯏꯔꯒ ꯆꯠꯅꯅꯕꯒꯤ ꯍꯥꯏꯕꯗꯤ ꯆꯠꯄ ꯈꯣꯠꯄꯒꯤ ꯑꯦꯛꯁꯄꯦꯟꯗꯤꯆꯔꯗꯣ ꯈꯔ ꯆꯪꯕꯅꯤꯅ ꯃꯦꯗꯥꯝꯒꯤ ꯑꯌꯥꯕ ꯌꯥꯎꯔꯒ ꯀꯌꯥꯅꯣ ꯍꯥꯏꯕꯗꯣ ꯍꯣ ꯍꯣꯏ ꯎꯝ ꯑꯗꯣ ꯃꯦꯗꯥꯝ ꯀꯩꯅꯣꯅꯦ ꯀꯩꯅꯣꯝꯇꯒ ꯍꯥꯏꯍꯧꯒꯤꯒꯦꯅꯦ ꯑꯗꯣ ꯅꯍꯥꯟ ꯂꯣꯟ ꯑꯃ ꯁꯦꯡꯁꯟ ꯍꯥꯐ ꯇꯧꯔꯒ ꯐꯨꯜ ꯇꯧꯈꯤꯗꯕꯗꯣ ꯑꯗꯨꯒꯤꯗꯣ ꯗꯤꯋꯥꯂꯤ ꯂꯣꯏꯔꯀꯥꯟꯗ ꯑꯣꯏꯅ ꯍꯥꯞꯄꯒꯦꯅ ꯈꯨꯝꯒ꯭ꯔꯣꯔꯥ ꯑꯣ ꯑꯗꯨꯒꯅꯦ ꯀꯩꯅꯣꯅꯦ ꯃꯦꯗꯥꯝ ꯆꯥꯎꯕꯒꯤ ꯂꯣꯟ ꯑꯃꯈꯛ ꯅꯍꯥꯟ ꯑꯩꯈꯣꯏꯅ ꯗ꯭ꯔꯥꯏꯕ ꯆꯠꯄꯗ ꯂꯧꯈꯠꯂꯛꯄ ꯀꯂꯦꯛꯁꯟꯗꯣ ꯃꯥꯒꯤꯗꯣ ꯑꯋꯥꯠꯄꯗꯣ ꯉꯁꯤ ꯍꯥꯞꯄ ꯂꯥꯛꯀꯦ ꯍꯥꯏꯕꯅꯦꯕ ꯄꯨꯡ ꯕꯥꯔꯣꯒꯤ ꯃꯃꯥꯡꯗ ꯑꯗꯣ ꯀꯔꯤꯒꯨꯝꯕ ꯕꯥꯔꯣꯒꯤ ꯃꯃꯥꯡꯗ ꯂꯥꯛꯇ꯭ꯔꯒꯗꯤ ꯃꯣꯏ ꯗ꯭ꯔꯥꯏꯕ ꯆꯠꯄꯗꯨꯗ ꯌꯧꯁꯜꯍꯟꯂꯛꯁꯤꯔꯥ ꯍꯣꯏ ꯍꯣꯏ ꯑꯣ ꯊꯦꯡꯀ꯭ꯌꯨ ꯃꯦꯗꯥꯝ